ꯍꯥꯏ ꯁ꯭ꯀꯨꯜꯒꯤ ꯑꯇꯣꯞꯄ ꯇꯥꯎꯟꯗ ꯆꯠꯄ ꯑꯇꯣꯞꯄ ꯁꯍꯔꯗ ꯆꯠꯄ ꯍꯥꯏꯕꯁꯤꯗꯤ ꯑꯩꯈꯣꯏꯒꯤ ꯁꯤꯒꯤ ꯑꯩꯈꯣꯏꯒꯤ ꯒꯤ ꯑꯣꯏꯅꯗꯤ ꯑꯗꯨ ꯂꯩꯖꯗꯦ ꯑꯉꯥꯡꯈꯣꯏ ꯆꯠꯇꯦ ꯑꯩꯈꯣꯏꯒꯤ ꯁꯤꯗ ꯑꯗꯨꯝ ꯇꯝꯃꯤ ꯑꯗꯨꯒ ꯐꯦꯁꯤꯂꯤꯇꯤ ꯍꯥꯏꯕꯁꯦ ꯑꯐꯕ ꯀ꯭ꯋꯥꯂꯤꯇꯤ ꯂꯩꯕ ꯄ꯭ꯔꯥꯏꯃꯥꯔꯤ ꯏꯗꯨꯀꯦꯁꯟ ꯍꯥꯏꯕꯁꯤꯗꯤ ꯑꯩꯈꯣꯏꯒꯤ ꯁꯤꯗ ꯂꯩꯕꯁꯤꯗꯤ ꯑꯌꯥꯝꯕꯅ ꯄ꯭ꯔꯥꯏꯕꯦꯠ ꯁ꯭ꯀꯨꯜꯗ ꯂꯩ ꯑꯗꯨꯅ ꯑꯉꯥꯡꯁꯤꯡꯁꯦ ꯄ꯭ꯔꯥꯏꯕꯦꯠ ꯁ꯭ꯀꯨꯜꯗꯗꯤ ꯑꯐꯕꯗꯨ ꯂꯩ ꯑꯗꯨꯒ ꯒꯣꯕꯔꯃꯦꯟꯒꯤꯗꯗꯤ ꯌꯥꯝ ꯊꯣꯏꯅ ꯂꯩꯇꯦ ꯑꯗꯨꯒ ꯑꯩꯈꯣꯏꯒꯤ ꯕꯁꯁꯤ ꯂꯩꯌꯦ ꯄ꯭ꯔꯥꯏꯕꯦꯠ ꯄ꯭ꯔꯥꯏꯕꯦꯠ ꯁ꯭ꯀꯨꯜꯒꯤ ꯑꯣꯏꯅꯗꯤ ꯕꯁꯁꯤꯡꯁꯦ ꯂꯣꯏ ꯂꯩꯌꯦ ꯑꯗꯨꯒ ꯒꯣꯕꯔꯃꯦꯟꯒꯤ ꯑꯣꯏꯅꯗꯤ ꯕꯁꯁꯤ ꯊꯣꯏꯗꯣꯛꯅ ꯎꯕ ꯂꯩꯇꯦ ꯑꯗꯨꯒ ꯏꯗꯨꯀꯦꯁꯟ ꯀ꯭ꯋꯥꯂꯤꯇꯤ ꯄ꯭ꯔꯥꯏꯃꯥꯔꯤ ꯏꯗꯨꯀꯦꯁꯟꯁꯦ ꯑꯐꯕꯁꯤꯗꯤ ꯑꯌꯥꯝꯕꯅ ꯄ꯭ꯔꯥꯏꯕꯦꯠꯇ ꯂꯩꯌꯦ ꯑꯗꯨꯒ ꯀꯩꯅꯣꯗꯗꯤ ꯒꯣꯕꯔꯃꯦꯟꯗꯗꯤ ꯂꯩꯇꯦ